ꯏꯇꯥꯎ ꯅꯨꯡꯉꯥꯏꯔꯤꯕꯣ ꯑꯧ ꯌꯦꯡꯉꯨꯁꯦ ꯑꯩꯁꯨ ꯑꯗꯨ ꯍꯥꯏꯒꯦꯅ ꯑꯗꯨꯒꯤꯅꯦ ꯀꯔꯤ ꯁꯤꯃꯥꯅꯤ ꯍꯥꯏꯒꯦ ꯑꯣ ꯑꯣ ꯑꯥ ꯑꯗꯨꯒꯤꯗꯣ ꯑꯗꯨ ꯑꯗꯨꯃꯥꯏꯅ ꯍꯥꯏꯌꯦ ꯑꯗꯨꯒꯤꯅꯦ ꯑꯗꯨ ꯌꯦꯡꯉꯨꯁꯦꯅ ꯑꯗꯨꯒꯤꯅꯦ ꯑꯣ ꯐꯖꯅꯤꯅꯦ ꯑꯗꯨꯗꯤ ꯑꯣ ꯑꯗꯨ ꯃꯣꯏ ꯄꯨꯡ ꯀꯌꯥꯗꯒꯤ ꯍꯧꯗꯣꯏꯖꯥꯠꯅꯣꯅꯦ ꯍꯧꯖꯤꯛ ꯑꯩꯈꯣꯏꯅ ꯉꯟꯅ ꯆꯠꯂꯨꯔꯁꯨ ꯑꯃꯨꯛ ꯌꯥꯔꯣꯏꯅꯦ ꯎꯝ ꯑꯣ ꯌꯦꯡꯉꯨꯁꯦ ꯌꯦꯡꯉꯨꯁꯦ ꯑꯗꯨꯒꯤ ꯑꯩꯈꯣꯏ ꯈꯔ ꯆꯠꯂꯒ ꯀꯅꯥ ꯀꯅꯥꯅꯣ ꯑꯗꯨꯝ ꯍꯧꯔꯒ ꯆꯠꯂꯁꯤꯅꯦ ꯎꯝ ꯑꯩꯈꯣꯏ ꯆꯠꯂꯦ ꯍꯥꯏꯕꯗ ꯃꯣꯏ ꯑꯇꯩꯁꯨ ꯂꯣꯏ ꯑꯗꯨꯅ ꯐꯣꯟ ꯑꯃꯨꯛ ꯇꯧꯅꯔꯛꯀꯅꯤ ꯑꯗꯨꯗꯨꯒꯤ ꯍꯥꯟꯅ ꯍꯥꯏꯕꯤꯍꯧꯕꯅ ꯐꯠꯇ꯭ꯔꯣ ꯑꯗꯨꯅꯦ ꯑꯗꯨ ꯈꯔ ꯑꯦ ꯃꯣꯏꯗ ꯃꯣꯏꯗꯤ ꯈꯔ ꯁꯠꯄ ꯈꯣꯠꯄ ꯇꯤꯡꯒꯪ ꯌꯥꯎꯕꯅꯤꯅ ꯈꯔ ꯄꯩꯁꯥ ꯄꯣꯔꯛꯑꯣ ꯍꯥꯟꯅ ꯍꯥꯏꯒꯤꯒꯦ ꯎꯝ ꯎꯝ ꯌꯥꯏ ꯑꯗꯨꯅꯦ ꯑꯗꯨ ꯇꯧꯔꯒ ꯑꯁ ꯍꯣꯜ ꯌꯥꯝ ꯆꯥꯎꯋꯦ ꯍꯥꯏꯕꯅꯤ ꯑꯩꯈꯣꯏꯅ ꯆꯠꯄꯗꯤ ꯏꯃꯥꯏ ꯄꯦꯝꯃ ꯁꯤꯠꯀꯁꯨ ꯌꯥꯝ ꯅꯨꯡꯉꯥꯏ ꯍꯥꯏꯕꯅꯤ ꯎꯝ ꯑꯩꯁ ꯅꯣꯡꯃꯈꯛ ꯆꯠꯂꯨꯔꯦꯗ ꯁꯤꯃꯥ ꯑꯃ ꯀꯔꯤ ꯁꯤꯃꯥꯅꯣ ꯔꯤꯂꯤꯁ ꯇꯧꯋꯦꯅ ꯑꯗꯨꯗ ꯌꯦꯡꯉꯨꯕꯅꯤ ꯈꯔ ꯌꯦꯡꯉꯝꯃꯒ ꯑꯗꯨꯝ ꯊꯣꯛꯂꯛꯑꯦ ꯂꯣꯏꯗ꯭ꯔꯤꯉꯩꯗ ꯊꯣꯛꯂꯛꯑꯦꯗ ꯑꯥ ꯍꯣꯔꯦꯟ ꯍꯦꯛ ꯆꯪꯕꯒ ꯃꯐꯝꯗꯣ ꯑꯁ ꯌꯦꯡꯉꯀꯥꯟꯗ ꯌꯥꯝ ꯐꯖꯕꯅꯤ ꯂꯩꯕꯅꯤ ꯂꯩꯕꯅꯤ ꯃꯥꯅ ꯀꯩꯅꯣ ꯑꯣꯏꯕꯅꯤ ꯍꯣꯔꯦꯟ ꯃꯥ ꯃꯥꯅꯒ ꯑꯆꯥꯄꯣꯠꯀ ꯄꯤꯔꯛꯈꯤꯗꯣꯏꯅꯤ ꯑꯥꯥ ꯑꯗꯨꯝ ꯊꯦꯡꯅꯅꯤ ꯎꯝ ꯑꯩꯁꯨ ꯑꯗꯨꯅꯦ ꯌꯦꯡꯉꯨꯁꯦꯅ ꯑꯗꯨꯒꯤ ꯀꯩꯅꯣ ꯇꯧꯔꯛꯄꯗ ꯃꯣꯏ ꯑꯇꯩꯗꯁꯨ ꯍꯥꯏꯐꯦꯠ ꯍꯥꯏꯕꯤꯒ꯭ꯔꯒ ꯍꯥꯏꯔꯒ ꯌꯦꯡꯉꯁꯤ ꯇꯤꯀꯦꯠꯄꯨ ꯍꯥꯟꯅ ꯀꯩꯅꯣ ꯇꯧꯍꯧꯗ꯭ꯔꯗꯤ ꯇꯤꯀꯦꯠꯀꯤ ꯀꯥꯎꯇꯔꯗꯨ ꯑꯗꯨ ꯍꯥꯟꯅ ꯑꯗꯨꯗ ꯈꯪꯅꯕꯝ ꯂꯩꯕꯅꯤꯅꯦ ꯑꯗꯨ ꯂꯩꯇ꯭ꯔꯦꯅꯦ ꯌꯥꯅꯤꯗ ꯑꯗꯨꯕꯨꯗꯤ ꯎꯝ ꯍꯥꯟꯅ ꯍꯥꯏꯒ꯭ꯔꯒ ꯇꯤꯀꯦꯠ ꯇꯤꯀꯦꯠ ꯃꯔꯤ ꯊꯃꯝꯃꯣ ꯍꯥꯏꯔ ꯂꯣꯏꯔꯦꯅꯦ ꯑꯗꯨ ꯉꯟꯅ ꯆꯠꯁꯤ ꯈꯔ ꯈꯔ ꯉꯟꯅ ꯆꯠꯁꯦ ꯃꯤ ꯆꯤꯟꯅꯦꯕ ꯇꯤꯀꯦꯠꯇꯣ ꯌꯥꯝ ꯀꯩꯅꯣ ꯇꯧꯅꯦꯕ ꯑꯧ ꯑꯍꯨꯝ ꯑꯗꯥꯏ ꯆꯠꯂꯁꯨ ꯑꯍꯨꯝ ꯌꯥꯔꯦ ꯂꯣꯏꯁꯤꯟꯕ ꯈꯣꯠꯄ ꯑꯍꯨꯝ ꯑꯗꯥꯏ ꯆꯞ ꯆꯥ ꯑꯗꯨꯝ ꯇꯥꯔꯛꯑꯗꯧꯅꯤꯗ ꯅꯛꯁꯤꯜꯂꯛꯑꯦ ꯂꯣꯏꯁꯤꯟꯕ ꯌꯥꯔꯅꯤ ꯑꯗꯨꯅꯅꯤ ꯎꯝ ꯑꯦ ꯁꯥꯕꯅꯤꯅ ꯍꯧꯖꯤꯛꯇꯤ ꯍꯥꯄꯦꯟ ꯁꯦꯠꯂ ꯆꯠꯂ ꯂꯣꯏꯔꯦꯗ ꯍꯥꯄꯦꯟ ꯁꯦꯠꯂꯒ ꯍꯥꯄꯦꯟ ꯁꯦꯠꯄꯅ ꯐꯩ ꯎꯝ ꯑꯦ ꯁꯤ ꯊꯥꯏ ꯑꯗꯨꯏꯁꯨ ꯑꯗꯨ ꯃꯅꯨꯡꯈꯛꯇꯪ ꯅꯨꯡꯉꯥꯏꯔ ꯊꯣꯛꯂꯛꯄꯗꯅꯤꯅꯦ ꯑꯃꯨꯛ ꯁꯥꯗꯣꯏꯁꯦ ꯖꯦꯀꯦꯠ ꯃꯆꯥ ꯑꯄꯥꯕ ꯑꯃ ꯍꯥꯏꯔꯛꯑ ꯂꯣꯏꯔꯦ ꯀꯩꯅꯣ ꯎꯝ ꯑꯦ ꯊꯣꯛꯂꯛꯑꯒ ꯀꯩꯀꯩꯅꯣ ꯈꯔ ꯆꯥꯁꯤꯜꯂ ꯑꯁꯥꯕ ꯆꯥꯔ ꯂꯣꯏꯔꯦ ꯀꯩꯗꯧꯔꯒꯦ ꯀꯩꯅꯣ ꯃꯣꯏ ꯀꯩꯅꯣꯗꯤ ꯏꯆꯦ ꯁꯨꯃꯇꯤ ꯂꯩꯕꯗꯣ ꯑꯗꯨꯗ ꯂꯩꯍꯜꯂꯒ ꯑꯩꯈꯣꯏ ꯐꯝꯃꯒ ꯁꯤꯠ ꯅꯝꯕꯔ ꯃꯥ ꯑꯗꯨꯝ ꯈꯪꯉꯅꯤ ꯑꯗꯨ ꯄꯨꯁꯤꯟꯕꯤꯔꯛꯎ ꯍꯥꯏ ꯂꯣꯏꯔꯦ ꯀꯩꯅꯣꯅꯦ ꯃꯣꯏ ꯄꯨꯁꯤꯜꯂꯗꯤ ꯌꯥꯏꯌꯦꯕ ꯍꯣꯏ ꯑꯗꯨꯅꯦ ꯃꯅꯨꯡꯗ ꯄꯨꯁꯟꯕꯗꯣ ꯃꯣꯏꯅ ꯄꯨꯁꯤꯜꯂꯛꯑꯗꯤ ꯌꯥꯏꯌꯦꯕ ꯇꯨꯃꯤꯟꯅ ꯄꯤꯔꯒ ꯑꯗꯨ ꯆꯥꯔ ꯂꯣꯏꯔꯦ ꯆꯦꯔꯦꯠ ꯆꯦꯔꯦꯠ ꯂꯥꯎꯗ꯭ꯔꯁꯨ ꯆꯣꯞ ꯆꯣꯞ ꯁꯥꯏꯔ ꯂꯣꯏꯔꯦ ꯀꯩꯅꯣ ꯆꯥꯔ ꯂꯣꯏꯔꯦ ꯎꯝ ꯍꯣꯏ ꯂꯣꯏꯁꯤꯟꯅꯕ ꯇꯧꯔꯁꯤ ꯑꯗꯨꯗꯤ ꯑꯩ ꯎꯝ ꯃꯥꯅꯦ ꯌꯥꯏ ꯎꯝ ꯉꯥꯏꯕꯗꯣ ꯌꯥꯝ ꯋꯥꯏꯌꯦꯕ ꯎꯝ ꯎꯝ ꯍꯣꯏ ꯑꯣ ꯑꯩ ꯇꯧꯒ꯭ꯔꯒꯦ ꯇꯧꯔꯒ ꯄꯨꯡ ꯇꯥꯔꯒꯨꯝꯕꯅꯦꯕ ꯈꯉꯝꯒꯅꯤ ꯑꯩꯈꯣꯏ ꯁ꯭ꯋꯥꯏ ꯋꯥꯔꯤ ꯍꯥꯏꯐꯦꯠ ꯇꯧꯕꯗ ꯁꯤꯃꯥ ꯌꯦꯡ ꯂꯥꯛꯀꯅꯤ ꯍꯥꯏꯕꯗꯨꯗ ꯃꯉꯣꯟꯗ ꯐꯣꯟ ꯇꯧꯔꯒ ꯑꯗꯨꯝ ꯍꯥꯏꯒ꯭ꯔꯒꯦ ꯎꯝ ꯍꯥꯏꯐꯦꯠꯇꯪ ꯍꯣꯏ ꯍꯣꯏ ꯑꯗꯨꯗꯤ ꯂꯣꯏꯁꯤꯟꯅꯕ ꯇꯧꯔꯁꯦ ꯂꯣꯏꯁꯤꯜꯂꯁꯦ